ꯑꯩꯒꯤ ꯈꯨꯡꯒꯪꯗ ꯑꯩꯈꯣꯏꯒꯤ ꯑꯣꯏꯕ ꯂꯥꯏꯕ꯭ꯔꯦꯔꯤ ꯃꯆꯥ ꯑꯃꯗꯤ ꯂꯩ ꯑꯗꯨꯕꯨ ꯌꯨꯝ ꯌꯨꯝꯗ ꯂꯩꯕ ꯂꯥꯏꯕ꯭ꯔꯦꯔꯤ ꯑꯣꯏꯕ ꯈꯨꯗꯣꯡ ꯆꯥꯕꯗꯤ ꯂꯩꯇꯦ ꯃꯔꯝꯗꯤ ꯂꯥꯏꯕ꯭ꯔꯦꯔꯤ ꯍꯥꯏꯕꯁꯦ ꯊꯣꯛ ꯊꯝꯖꯤꯟꯕ ꯌꯥꯗꯦ ꯂꯥꯏꯔꯤꯛ ꯊꯝꯐꯝꯅꯆꯤꯡꯕ ꯃꯌꯥꯝ ꯑꯃ ꯊꯝꯗꯕ ꯌꯥꯗꯦ ꯑꯗꯨ ꯑꯗꯨꯅ ꯏꯁꯥꯅ ꯀꯥꯟꯅꯒꯗꯕ ꯂꯥꯏꯔꯤꯛ ꯁꯤꯖꯤꯟꯅꯕ ꯁꯤꯖꯤꯟꯅꯕꯗꯣ ꯑꯗꯨ ꯏꯁꯥꯅ ꯄꯥꯝꯖꯕꯗꯣ ꯑꯗꯨ ꯑꯣꯏꯅ ꯈꯔ ꯈꯟꯒꯠꯆꯔꯒ ꯑꯣꯏꯅ ꯊꯝꯖꯔꯦ